ꯎꯝ ꯍꯂꯣ ꯀꯔꯤ ꯇꯧꯔꯤꯅꯣ ꯑꯧ ꯑꯣ ꯍꯣꯏ ꯑꯩꯁꯨ ꯎꯅꯗꯕ ꯀꯨꯏꯕꯒꯤ ꯐꯣꯟ ꯇꯧꯔꯛꯄꯅꯦ ꯎꯝ ꯍꯣꯏ ꯑꯗꯣ ꯍꯟꯗꯛ ꯀꯩꯅꯣ ꯂꯨꯏꯉꯥꯏꯅꯤ ꯂꯩꯌꯦ ꯍꯥꯏꯕꯗꯣ ꯎꯝ ꯑꯗꯨ ꯀꯔꯝ ꯀꯥꯟꯗ ꯇꯧꯅꯉꯥꯏꯔꯣ ꯎꯝ ꯍꯣꯏ ꯑꯩꯁꯨ ꯏꯃꯥꯟꯅꯕꯤꯁꯤꯡ ꯄꯨꯔꯒ ꯂꯥꯛꯀꯦ ꯇꯧꯕ ꯑꯗꯨꯒꯤ ꯅꯪꯉꯣꯟꯗ ꯍꯥꯟꯅ ꯄꯥꯎ ꯐꯥꯎ ꯑꯥ ꯎꯝ ꯎꯝ ꯑꯣ

ꯑꯥ ꯑꯣ ꯑꯣ ꯑꯗꯨꯗꯤ ꯑꯗꯨꯝ ꯅꯪꯅ ꯑꯗꯨꯝ ꯄꯥꯎ ꯄꯤꯔꯛꯑꯣ ꯑꯗꯨꯒ ꯃꯇꯝꯁꯤ ꯌꯧꯕꯀꯥꯟꯗ ꯑꯩꯁꯤ ꯏꯃꯥꯟꯅꯕꯤ ꯈꯔ ꯄꯨꯔꯒ ꯂꯥꯛꯀꯦ ꯎꯝ ꯍꯣꯏ ꯍꯣꯏ ꯍꯣꯏ ꯎꯝ ꯑꯗꯨꯗꯤ ꯅꯪꯅ ꯑꯗꯨꯝ ꯁꯤꯟꯕꯤꯌꯣ ꯑꯗꯨꯁꯤꯡ ꯈꯔ ꯄꯨꯔꯛꯀꯦ ꯎꯝ ꯍꯣꯏ ꯎꯝ ꯑꯗꯨꯝ ꯎꯅꯔꯁꯦ ꯍꯣꯏ ꯍꯣꯏ ꯍꯣꯏ ꯌꯥꯔꯦ ꯑꯗꯨꯗꯤ ꯑꯗꯨꯝ ꯁꯤꯗ ꯑꯗꯨꯝ ꯀꯩꯅꯣ ꯇꯧꯔꯒꯦ ꯊꯝꯃꯒꯦ